ꯆꯝꯄ꯭ꯔꯥꯁꯤꯡ ꯑꯁꯤ ꯍꯤꯡꯕꯗ ꯍꯤꯡꯕꯗ ꯑꯋꯥꯕ ꯑꯣꯏꯒꯜꯂꯤ ꯑꯗꯨꯒ ꯄꯥꯝꯕꯤꯁꯤꯡ ꯑꯁꯤ ꯀꯥꯂꯦꯟꯒꯤ ꯃꯇꯝꯗ ꯍꯦꯟꯅ ꯁꯥꯕꯗꯒꯤ ꯉꯥꯛꯊꯣꯛꯅꯕ ꯃꯔꯨꯝꯒꯨꯝꯕ ꯃꯐꯝ ꯑꯃꯗ ꯄꯨꯁꯤꯟꯕꯤꯗꯨꯅ ꯊꯝꯃꯤ ꯑꯗꯨꯒ ꯅꯤꯡꯊꯝꯊꯥꯒꯤ ꯃꯇꯝꯗꯅ ꯍꯦꯟꯅ ꯑꯌꯤꯡꯕꯗꯒꯤ ꯉꯥꯛꯊꯣꯛꯅꯕꯒꯤꯗꯃꯛꯇ ꯃꯈꯣꯏꯁꯨ ꯎꯔꯨꯝꯗ ꯄꯨꯁꯤꯟꯗꯨꯅ ꯊꯝꯕꯤ ꯑꯗꯨꯒ ꯅꯨꯡꯁꯥꯒꯤ ꯃꯉꯥꯟ ꯍꯦꯟꯅ ꯐꯪꯅꯕꯒꯤꯃꯛꯇ ꯅꯨꯡꯁꯥ ꯊꯣꯔꯛꯄ ꯃꯇꯝꯗ ꯅꯨꯡꯁꯥꯗ ꯑꯃꯨꯛ ꯊꯥꯡꯗꯣꯛꯄꯤ ꯃꯈꯣꯏꯗ ꯏꯁꯤꯡ ꯃꯔꯥꯡ ꯀꯥꯏꯅ ꯄꯤꯁꯤꯟꯕꯤ ꯃꯔꯝꯗꯤ ꯏꯁꯤꯡꯁꯤꯅ ꯃꯈꯣꯏꯒꯤ ꯃꯔꯨꯑꯣꯏꯕ ꯃꯆꯤꯟꯖꯥꯛ ꯁꯨꯡꯅꯕ ꯄꯣꯁꯛ ꯑꯃ ꯑꯣꯏꯕꯅꯤꯅ ꯒꯝꯂꯥꯗ ꯊꯥꯕ ꯂꯩꯁꯤꯡꯗꯤ ꯏꯁꯤꯡ ꯋꯥꯠꯍꯟꯕ ꯌꯥꯗꯦ ꯑꯗꯨꯅ ꯃꯈꯣꯏꯅ ꯍꯤꯡꯕ ꯉꯝꯅꯕꯒꯤꯗꯃꯛꯇ ꯏꯁꯤꯡ ꯇꯣꯏꯅ ꯃꯔꯥꯡ ꯀꯥꯏꯅ ꯆꯥꯏꯕꯤ ꯑꯗꯨꯒ ꯀꯥꯂꯦꯟꯒꯤ ꯃꯩꯁꯥ ꯑꯃꯁꯨꯡ ꯅꯤꯡꯊꯝꯊꯥꯒꯤ ꯑꯀꯟꯕ ꯎꯟ ꯉꯥꯛꯊꯣꯛꯅꯕꯒꯤꯗꯃꯛꯇ ꯃꯈꯣꯏꯕꯨ ꯎꯔꯨꯝꯗ ꯊꯝꯕꯤꯕ ꯑꯁꯤ ꯃꯔꯨꯝ ꯑꯃꯗ ꯊꯝꯕꯤꯕ ꯑꯁꯤ ꯇꯉꯥꯏꯐꯗꯦ ꯍꯥꯏꯅ ꯈꯜꯂꯤ